ꯑꯩꯈꯣꯏꯅ ꯐꯥꯝꯒꯨꯝꯕ ꯂꯧ ꯁꯨꯕ ꯃꯇꯝꯗ ꯑꯩꯈꯣꯏꯒꯤ ꯑꯩꯈꯣꯏꯒꯤ ꯂꯩꯀꯥꯏꯒꯤ ꯄꯥꯈꯪ ꯈꯔ ꯍꯧꯅꯗꯨꯅ ꯈꯨꯂꯪ ꯇꯧꯅꯗꯨꯅ ꯄꯨꯟꯅ ꯁꯨꯏ ꯑꯩꯈꯣꯏꯅ ꯂꯧ ꯁꯨꯕ ꯇꯪꯈꯥꯏ ꯆꯜꯂꯛꯄ ꯑꯗꯨꯋꯥꯏꯗ ꯂꯧ ꯅꯠꯇ꯭ꯔꯥꯒ ꯐꯥꯝꯒꯤ ꯃꯄꯨꯗꯨꯅ ꯆꯥꯛꯂꯦꯟ ꯁꯤꯟꯗꯨꯅ ꯄꯨꯟꯅ ꯆꯥꯃꯤꯟꯅꯗꯨꯅ ꯑꯋꯥꯕ ꯄꯣꯊꯥꯕꯕꯨ ꯌꯥꯎꯏ ꯍꯩ ꯅꯣꯕꯥꯕ ꯍꯩꯅꯧꯅ ꯆꯤꯡꯕ ꯃꯦꯠꯇꯨꯅ ꯆꯥꯃꯤꯟꯅꯕ ꯌꯥꯎꯏ ꯑꯗꯨꯒ ꯃꯔꯛꯇ ꯀꯅꯥꯒꯨꯝꯕꯅ ꯑꯩꯈꯣꯏꯒꯤ ꯅꯥꯠꯀꯤ ꯑꯣꯏꯕ ꯈꯨꯂꯪ ꯏꯁꯩ ꯁꯛꯅꯗꯨꯅ ꯅꯨꯡꯉꯥꯏꯅ ꯊꯕꯛ ꯁꯨꯃꯤꯟꯅꯗꯨꯅ ꯂꯩꯕꯁꯨ ꯑꯗꯨꯝ ꯌꯥꯎꯏ